ꯑꯩꯅ ꯁ꯭ꯀꯨꯜ ꯀꯥꯕ ꯍꯧꯔꯛꯄꯗꯩ ꯄ ꯑꯃꯗꯤ ꯍꯧꯖꯤꯛꯐꯥꯎꯕꯗ ꯊꯕꯛ ꯇꯧꯔꯛꯄ ꯃꯇꯝꯗ ꯑꯩꯅ ꯏꯁꯩ ꯑꯁꯤ ꯑꯩꯒꯤ ꯍꯥꯡꯉꯕ ꯃꯇꯝ ꯍꯥꯏꯇꯔꯦꯀꯣ ꯑꯩꯒꯤ ꯐ꯭ꯔꯤ ꯇꯥꯏꯝ ꯃꯇꯝꯗ ꯏꯁꯩ ꯑꯁꯤꯗꯨꯝ ꯉꯪꯗꯅ ꯑꯗꯒꯤ ꯏꯁꯩ ꯏꯟꯇꯔꯇꯦꯟꯃꯦꯟ ꯄ꯭ꯔꯣꯒ꯭ꯔꯥꯝ ꯑꯗꯒꯤ ꯁ꯭ꯀꯨꯜꯂꯤꯡ ꯑꯃꯗꯤ ꯊꯕꯛꯀꯤ ꯃꯐꯝꯗ ꯑꯈꯣꯏꯒꯤ ꯁꯦꯂꯦꯕ꯭ꯔꯦꯠ ꯇꯧꯕ ꯏꯚꯦꯟ ꯄꯥꯔꯇꯤꯒꯨꯝꯕ ꯇꯧꯕ ꯃꯇꯝꯗ ꯏꯁꯩ ꯑꯗꯨꯝ ꯏꯁꯩ ꯑꯁꯤ ꯑꯗꯨꯝ ꯑꯩꯅ ꯃꯌꯥꯝꯗꯗꯨꯝ ꯇꯥꯍꯟꯕ ꯐꯪꯍꯜꯂꯤ ꯃꯁꯤꯒꯤ ꯏꯚꯦꯟ ꯄꯥꯔꯇꯤ ꯑꯗꯩ ꯁ꯭ꯀꯨꯜꯒꯤ ꯐꯥꯎꯟꯗꯦꯁꯟ ꯇꯤꯆꯔ ꯗꯦꯁꯀꯨꯝꯕ ꯁꯤꯒꯨꯝꯕꯁꯤꯗꯀꯣ ꯑꯗꯨꯝ ꯄꯥꯝꯃꯒ ꯑꯗꯨꯝ ꯕꯦꯂꯦꯟꯁ ꯇꯧꯔꯒ ꯂꯥꯛꯑꯦ ꯑꯗꯨꯝ ꯂꯥꯏꯔꯤꯛꯁꯨ ꯇꯝꯗꯕ ꯌꯥꯗꯦ ꯊꯕꯛꯁꯨ ꯇꯧꯗꯕ ꯌꯥꯗꯦ ꯑꯗꯨꯒ ꯏꯁꯩꯁꯨ ꯑꯩꯒꯤ ꯄꯥꯝꯖꯔꯨꯕ ꯍꯣꯕꯤ ꯑꯣꯏꯔꯨꯕꯅ ꯑꯗꯨꯝ ꯊꯕꯛꯀ ꯑꯗꯒꯤ ꯑꯩꯒꯤ ꯑꯉꯥꯡ ꯑꯣꯏꯔꯤꯉꯩꯒꯤ ꯁ꯭ꯀꯨꯜꯂꯤꯡꯒ ꯑꯗꯨꯝ ꯕꯦꯂꯦꯟꯁ ꯇꯧꯔꯒꯗ ꯑꯗꯨꯝ ꯂꯥꯛꯑꯦ